ꯍꯜꯂꯣ ꯒꯨꯗ ꯏꯕꯤꯅꯤꯡ ꯆꯥꯗ꯭ꯔꯤ ꯅꯪꯗꯤ ꯑꯥ ꯑꯥ ꯑꯥ ꯑꯥꯜꯂꯨꯒ ꯍꯋꯥꯏꯒꯨꯝꯕ ꯊꯣꯡꯇꯥꯕꯅꯤ ꯅꯪꯔꯣ ꯀꯔꯤꯒꯤ ꯄꯥꯏꯒꯦ ꯍꯥꯏꯕꯅꯣ ꯑꯁ ꯀꯔꯝꯕ ꯅꯨꯡꯉꯥꯏꯇꯕ꯭ꯔꯥꯀꯣ ꯌꯥꯝ ꯀꯟꯅ ꯅꯥꯗ꯭ꯔꯗꯤ ꯁ꯭ꯀꯨꯜ ꯂꯥꯛꯂꯗꯤ ꯐꯕ ꯑꯦꯖꯥꯝꯁꯨ ꯂꯥꯛꯈ꯭ꯔꯕꯅꯤꯅ ꯅꯪ ꯅꯣꯠꯁ ꯀꯨꯝꯕꯁꯨ ꯍꯥꯏꯕꯗꯨ ꯋꯥꯒꯗꯧꯕ ꯏꯕꯗꯨ ꯑꯣ ꯑꯗꯨ ꯍꯤꯗꯥꯛꯇꯤ ꯆꯥꯕ꯭ꯔꯥ ꯑꯣ ꯑꯗꯨ ꯅꯪꯅ ꯌꯥꯝ ꯀꯔꯤ ꯍꯥꯏꯁꯤꯔ ꯌꯥꯝ ꯅꯥꯔꯦ ꯍꯦ ꯑꯗꯨꯗꯤ ꯑꯗꯨꯝ ꯂꯥꯛꯇꯕꯅ ꯐꯩꯗ ꯑꯗꯨꯝ ꯌꯨꯝꯗ ꯐꯖꯅ ꯄꯣꯊꯥꯔꯒ ꯅꯪ ꯐꯥ ꯐꯥꯈ꯭ꯔꯒ ꯍꯦꯛ ꯑꯗꯨꯝ ꯁ꯭ꯀꯨꯜꯗ ꯂꯥꯛꯑꯣꯀꯣ ꯍꯥꯏꯕꯗꯤ ꯎꯝ ꯍꯥꯏꯕꯗꯤ ꯑꯦꯛꯖꯥꯝ ꯂꯥꯛꯈ꯭ꯔꯕꯅꯤꯅ ꯌꯥꯗꯦꯕ ꯑꯃꯨꯛꯀ ꯁ꯭ꯀꯨꯜꯗ ꯑꯥ ꯐꯥꯏꯚ ꯗꯦꯁ ꯑꯕꯞ ꯀꯨꯝꯕ ꯂꯤꯐ ꯑꯗꯨ ꯍꯦꯟꯅ ꯄꯥꯏꯔꯗꯤ ꯍꯣꯔꯦꯟ ꯕꯦꯔꯥ ꯇꯥꯅꯤꯕ ꯑꯣ ꯑꯣ ꯍꯣꯏ ꯍꯣꯏ ꯎꯝ ꯎꯝ ꯑꯗꯨ ꯍꯌꯦꯡ ꯉꯥꯛꯇꯔꯣ ꯍꯪꯆꯤꯠꯁꯨꯔꯣ ꯅꯨꯃꯤꯠ ꯀꯌꯥ ꯄꯥꯏꯒꯦ ꯍꯥꯏꯕ꯭ꯔꯣ ꯍꯣꯏ ꯀꯣ ꯍꯌꯦꯡ ꯍꯪꯆꯤꯠ ꯀꯨꯝꯕꯗꯤ ꯑꯗꯨꯝ ꯐꯒꯠꯂꯗꯤ ꯂꯥꯛꯑꯣ ꯂꯥꯛꯄ ꯇꯧꯋꯣ ꯑꯣ ꯑꯣ ꯑꯗꯨ ꯅꯪꯁꯨ ꯑꯥ ꯑꯥ ꯀ꯭ꯂꯥꯁ ꯂꯥꯛꯄꯁꯨ ꯑꯗꯨꯝ ꯑꯥ ꯌꯨꯝꯗ ꯂꯥꯏꯔꯤꯛꯇꯤ ꯑꯗꯨꯝ ꯄꯥꯔꯣꯀꯣ ꯍꯣꯏ ꯍꯣꯏ ꯑꯗꯨ ꯅꯪ ꯂꯥꯛꯇ꯭ꯔꯁꯨ ꯑꯩ ꯅꯣꯠꯁ ꯀꯨꯝꯕꯗꯤ ꯊꯥꯕꯤꯕ ꯇꯧꯒꯦ

ꯑꯥ ꯅꯣꯏ ꯃꯔꯨꯞꯁꯤꯡꯗ ꯐꯖꯅ ꯍꯪꯂꯣ ꯑꯗꯨꯒ ꯅꯣꯠꯁ ꯑꯥ ꯑꯗꯨꯝ ꯂꯣꯏꯅꯃꯛ ꯏꯔꯣ ꯑꯗꯨꯒ ꯅꯪ ꯑꯥ ꯐꯒꯠꯄ ꯍꯦꯛ ꯑꯗꯨꯝ ꯂꯥꯛꯄꯤꯌꯣꯀꯣ ꯑꯦ ꯑꯦ ꯑꯗꯨꯗꯤ ꯊꯝꯂꯒꯦ ꯃꯪ ꯐꯔꯣꯀꯣ